ꯑꯩꯅ ꯐꯪꯈꯤꯕ ꯑꯋꯥꯕꯁꯤꯡ ꯑꯗꯨꯗꯤ ꯑꯩꯅ ꯑꯣꯖꯥ ꯑꯣꯏꯕ ꯑꯣꯏꯕ ꯃꯇꯝꯗ ꯑꯉꯥꯡꯁꯤꯡꯗ ꯑꯩꯅ ꯄꯤꯈꯤꯕ ꯍꯣꯝꯋꯥꯛ ꯑꯃꯗꯤ ꯐꯥꯔꯛꯑꯣ ꯍꯥꯏꯅ ꯄꯤꯈꯤꯕ ꯄꯔꯥꯁꯤꯡ ꯑꯗꯨ ꯃꯄꯨꯡ ꯐꯥꯅ ꯐꯥꯔꯛ ꯐꯥꯔꯛꯇꯕ ꯃꯍꯥꯛꯀꯤ ꯏꯃꯨꯡ ꯃꯅꯨꯡꯒꯤ ꯒꯥꯔꯖꯤꯌꯥꯟꯁꯤꯡꯅꯁꯨ ꯐꯖꯅ ꯒꯥꯏꯗ ꯂꯥꯏꯟ ꯇꯧꯕꯤꯗꯕ ꯃꯔꯝꯗꯤ ꯒꯥꯔꯖꯤꯌꯥꯟꯁꯤꯡ ꯑꯗꯨꯁꯨ ꯃꯣꯏꯒꯤ ꯏꯃꯨꯡ ꯑꯗꯨ ꯍꯤꯡꯅꯕꯒꯤꯗꯃꯛꯇ ꯆꯦꯜꯂꯤꯕꯅꯤꯅ ꯑꯉꯥꯡꯁꯤꯡ ꯑꯗꯨꯁꯨ ꯐꯖꯅ ꯌꯦꯡꯁꯤꯟꯕ ꯉꯝꯗꯕ ꯍꯥꯏꯕꯗꯤ ꯁꯤꯒꯨꯝꯕ ꯊꯣꯛꯂꯤꯕꯁꯤ ꯂꯥꯏꯔꯕ ꯏꯃꯨꯡꯗꯅ ꯑꯅꯝꯕ ꯊꯣꯛꯏ ꯑꯩꯅ ꯄꯤꯖꯈ꯭ꯔꯤꯕ ꯍꯣꯝꯋꯥꯛꯁꯤꯡ ꯑꯗꯨꯁꯨ ꯑꯉꯥꯡꯁꯤꯡꯅ ꯊꯑꯣꯏ ꯎꯁꯤꯠꯇꯅ ꯇꯧꯔꯛꯄꯅ ꯑꯉꯥꯡꯁꯤꯡ ꯑꯗꯨꯁꯨ ꯁꯣꯛꯂꯛꯄꯅꯤ ꯁ꯭ꯀꯨꯜꯗꯒꯤ ꯑꯉꯥꯡꯁꯤꯡꯒꯤ ꯄ꯭ꯔꯣꯒꯦꯁ ꯔꯤꯄꯣꯔꯠ ꯄꯤꯕꯁꯤꯡ ꯑꯗꯨꯁꯨ ꯃꯃꯥ ꯃꯄꯥꯁꯤꯡꯅ ꯌꯦꯡꯕꯤꯗꯕ ꯌꯦꯡꯗ꯭ꯔꯕꯅꯤꯅ ꯑꯉꯥꯡꯁꯤꯡ ꯑꯗꯨꯅ ꯊꯧꯋꯥ ꯁꯥꯗ꯭ꯔꯦ ꯂꯥꯏꯔꯤꯛꯇ ꯄꯨꯛꯅꯤꯡ ꯆꯪꯗ꯭ꯔꯦ ꯑꯉꯥꯡꯁꯤꯡ ꯐꯍꯟꯅꯤꯡꯕ ꯇꯥꯔꯕꯗꯤ ꯑꯣꯖꯥꯅ ꯄꯤꯈ꯭ꯔꯤꯕ ꯍꯣꯝꯋꯥꯛ ꯐꯥꯔꯣ ꯍꯥꯏꯕ ꯄꯔꯥꯁꯤꯡ ꯑꯗꯨ ꯃꯄꯨꯡ ꯐꯥꯅ ꯐꯥꯔꯕꯗꯤ ꯑꯉꯥꯡꯁꯤꯡ ꯑꯗꯨꯕꯨ ꯂꯣꯏꯅꯕ ꯃꯇꯝꯗ ꯌꯥꯝꯅ ꯅꯨꯡꯉꯥꯏꯒꯅꯤ